ꯍꯂꯣ ꯁꯤꯁꯦ ꯂꯝꯖꯤꯡꯕ ꯀꯝꯄꯅꯤꯒꯤ ꯑꯣꯏꯕꯤꯔꯕ꯭ꯔꯥ ꯀꯩꯅꯣꯝꯇ ꯍꯪꯖꯕ ꯇꯧꯕ ꯑꯩꯁꯦ ꯁꯤꯒꯤ ꯀꯦꯞꯁꯤꯗꯒꯤ ꯑꯩ ꯄꯦꯗ ꯇꯧꯒ꯭ꯔꯕꯀꯣ ꯑꯗꯨꯕꯨ ꯑꯩꯒꯤ ꯄ꯭ꯔꯥꯏꯕꯦꯠ ꯏꯃꯔꯖꯦꯟꯁꯤ ꯑꯃ ꯂꯩꯗꯅ ꯀꯦꯞꯁꯦ ꯀꯦꯟꯁꯦꯜ ꯇꯧꯒꯦ ꯇꯧꯕ ꯑꯗꯨꯗꯣ ꯌꯥꯔꯒꯗꯤ ꯇꯥꯃꯣꯅ ꯑꯩꯒꯤ ꯄꯦꯗ ꯇꯧꯈꯤꯕꯗꯣ ꯔꯤꯐꯟ ꯇꯧꯕꯤꯕ ꯌꯥꯔꯒꯗꯤ ꯑꯝꯇ ꯇꯧꯕꯤꯌꯨꯕ ꯑꯩꯁꯤ ꯏꯃꯔꯖꯦꯟꯁꯤ ꯑꯣꯏꯔꯕ ꯑꯗꯨꯅꯅꯤ ꯆꯠꯇ ꯆꯠꯄꯁꯦ ꯐꯔꯛ ꯇꯥꯔꯗꯧꯕ ꯉꯁꯤꯁꯦ ꯑꯗꯨꯅ ꯌꯥꯔꯒꯗꯤ ꯑꯝꯇ ꯇꯥꯃꯣꯅ ꯑꯝꯇ ꯔꯤꯐꯟ ꯇꯧꯕꯤꯕ ꯌꯥꯔꯒꯗꯤ ꯇꯧꯕꯤꯔꯛꯑꯣ